ꯍꯜꯂꯣ ꯑꯣ ꯇꯧꯖꯔꯛꯏꯁꯦ ꯑꯩꯈꯣꯏꯒꯤ ꯗꯨꯀꯥꯟ ꯑꯥꯏ ꯑꯥꯏ ꯇꯤꯗꯒꯤ ꯗꯨꯀꯥꯟ ꯑꯩꯈꯣꯏ ꯀꯣꯜꯂꯤꯛ ꯌꯣꯟꯕ ꯗꯨꯀꯥꯟꯗꯩꯅꯦꯕꯀꯣ ꯑꯗꯣ ꯀꯣꯟ ꯀꯩꯀꯥ ꯂꯩꯒꯦ ꯈꯣꯠꯀꯦꯅ ꯍꯥꯏꯕꯤꯔꯝꯕꯗꯣ ꯑꯗꯣ ꯀꯔꯝꯕ ꯀꯣꯟ ꯑꯣꯏꯕꯤꯗꯣꯏꯅꯣ ꯍꯥꯏꯐꯦꯠꯇꯪ ꯍꯥꯏꯕꯤꯔꯛꯑꯣꯅꯦ ꯑꯣ ꯌꯥꯅꯤ ꯌꯥꯅꯤ ꯑꯣ ꯑꯗꯨꯒꯤ ꯑꯣꯏꯗꯤ ꯑꯩꯈꯣꯏ ꯗꯤꯁꯀꯥꯎꯟ ꯃꯌꯥꯝꯃꯁꯨ ꯄꯤꯖꯒꯦ ꯑꯗꯨꯒꯤꯗꯤ

ꯑꯧ ꯐꯪꯒꯅꯤ ꯐꯪꯒꯅꯤ ꯑꯩꯈꯣꯏ ꯌꯣꯠꯁꯕꯤꯁꯨ ꯐꯪꯅꯤ

ꯑꯣ ꯄꯨꯈꯝꯁꯦ ꯑꯩꯈꯣꯏꯒꯤ ꯄꯨꯈꯝꯁꯦ ꯃꯈꯟ ꯑꯍꯨꯝ ꯊꯣꯛꯅ ꯂꯩꯌꯦꯕꯀꯣ ꯄꯨꯈꯝꯁꯦ ꯑꯃꯅ ꯀꯩꯅꯣ ꯑꯩꯈꯣꯏꯒꯤ ꯃꯄꯥꯛꯀꯤ ꯑꯗꯨꯒ ꯄꯥꯛꯑꯒꯁꯨ ꯑꯗꯨꯅ ꯂꯩꯇꯦꯝ ꯍꯥꯏꯗꯤ ꯆꯞ ꯃꯥꯟꯅꯅ ꯂꯩꯕ ꯍꯥꯏꯇꯥꯔꯦ ꯂꯦꯚꯦꯜꯗꯣ ꯑꯗꯨꯒ ꯑꯃꯅ ꯈꯤꯇꯪ ꯀꯥꯈꯠꯄ ꯑꯃꯅ ꯀꯣꯊꯕꯤꯗ ꯑꯍꯨꯝ ꯁꯨꯏꯑꯕ ꯑꯍꯥꯝꯕ ꯍꯥꯏꯒꯤꯗꯨꯅ ꯄ꯭ꯔꯥꯏꯁꯇꯣ ꯂꯨꯄꯥ ꯁꯕꯦꯟꯇꯤ ꯑꯩꯠꯇꯤ ꯁꯕꯦꯟꯇꯤꯕꯣꯛ ꯁꯥꯕ ꯌꯥꯅꯦꯕꯀꯣ ꯑꯗꯨꯒ ꯍꯧꯖꯤꯛꯀꯤ ꯀꯩꯅꯣꯗꯨꯅ ꯈꯤꯇꯪ ꯀꯥꯈꯠꯄꯗꯨꯅ ꯑꯃꯨꯛ ꯅꯥꯏꯟꯇꯤ ꯁꯨꯃꯥꯏꯅ ꯂꯥꯛꯑꯅꯤ ꯑꯗꯨꯒ ꯑꯇꯣꯞꯄ ꯀꯣꯊꯕꯤꯗꯨꯅ ꯑꯃꯨꯛ ꯋꯥꯟ ꯇꯦꯟ ꯁꯨꯃꯥꯏꯅ ꯂꯥꯛꯀꯗꯣꯏꯅꯦꯕ ꯑꯗꯨꯒ ꯇꯦꯡꯀꯣꯠꯁꯦ ꯇꯦꯡꯀꯣꯠꯅ ꯇꯦꯡꯀꯣꯠꯇꯤ ꯑꯗꯨꯝ ꯀꯩꯅꯣ ꯑꯃꯍꯦꯛꯇ ꯑꯗꯨꯝ ꯇꯧꯔꯁꯨ ꯌꯥꯒꯗꯔꯥ ꯁꯤꯁꯦ ꯑꯥ ꯈꯪꯉꯦ ꯈꯪꯉꯦ ꯑꯣ ꯈꯔ ꯄꯤꯛꯇꯛ ꯇꯥꯕꯗꯣ ꯑꯣ ꯃꯤ ꯑꯇꯣꯞꯄꯗꯗꯤ ꯂꯨꯄꯥ ꯆꯥꯝ ꯌꯥꯡꯈꯩ ꯆꯥꯝ ꯅꯤꯐꯨ ꯁꯨꯃꯥꯏꯅ ꯁꯥꯏꯌꯦ ꯑꯗꯣ ꯏꯌꯥꯝꯕ ꯍꯣꯏꯗꯗꯤ ꯂꯨꯄꯥ ꯆꯥꯝꯃꯒ ꯇꯔꯥ ꯀꯨꯟ ꯁꯤꯗ ꯄꯤꯕ ꯉꯝꯒꯅꯤ ꯑꯥ ꯏꯁꯤꯡ ꯊꯛꯅꯕꯒꯤ ꯒ꯭ꯂꯥꯁꯇꯣ

ꯒ꯭ꯂꯥꯁꯁꯦ ꯆꯞꯃꯥꯟꯅꯕ ꯑꯋꯥꯡ ꯆꯞ ꯃꯥꯟꯅꯅ ꯆꯥꯎꯕ ꯑꯗꯒꯤ ꯃꯇꯣꯟꯗ ꯈꯤꯇꯪ ꯆꯥꯎꯊꯣꯛꯄ ꯑꯗꯨꯃꯥꯏꯅ ꯃꯇꯣꯟ ꯈꯔ ꯄꯤꯛꯇꯛ ꯇꯥꯕ ꯂꯩꯌꯦꯕ ꯑꯗꯣ ꯀꯔꯝꯕ ꯄꯥꯝꯕꯤꯔꯤꯅꯣ

ꯑꯣ ꯌꯥꯅꯤ ꯌꯥꯅꯤ ꯐꯣꯔꯇꯤ ꯐꯣꯔꯇꯤ ꯁꯥꯕ ꯌꯥꯅꯤ ꯃꯤꯉꯣꯟꯗ ꯁꯤꯛꯁꯇꯤ ꯁꯕꯦꯟꯇꯤ ꯁꯨꯃꯥꯏꯅ ꯌꯣꯜꯂꯦꯕ ꯑꯩꯈꯣꯏ ꯗꯨꯀꯥꯟꯗꯒꯤ ꯑꯗꯣ ꯐꯣꯔꯇꯤ ꯐꯣꯔꯇꯤ ꯁꯨꯃꯥꯏꯅ ꯁꯥꯕꯁꯨ ꯌꯥꯅꯤ ꯃꯌꯥꯝ ꯂꯧꯔꯛꯀꯗꯣꯏꯅꯤꯅ ꯑꯗꯣ ꯑꯗꯨꯒꯤ ꯃꯊꯛꯇꯨꯗ ꯑꯃꯨꯛ ꯑꯩꯈꯣꯏ ꯄꯣꯠꯇꯣ ꯃꯌꯥꯝ ꯌꯥꯝꯃꯛꯀꯗꯣꯏꯅꯤꯅ ꯊꯥꯔꯇꯤ ꯄꯥꯔꯁꯦꯟ ꯗꯤꯁꯀꯥꯎꯟ ꯄꯤꯒꯅꯦꯕ ꯄꯣꯠ ꯃꯌꯥꯝ ꯂꯧꯔꯛꯄꯩ ꯑꯩꯈꯣꯏ ꯗꯨꯀꯥꯟꯒꯤ ꯁꯥꯏꯠꯇꯒꯤ ꯍꯥꯏꯇꯥꯔꯦ ꯑꯣ ꯀꯣꯔꯐꯨ ꯀꯣꯔꯐꯨꯗꯨꯁꯨ ꯂꯩꯗꯤ ꯂꯩꯅꯤ ꯀꯣꯔꯐꯨꯗꯨꯗꯤ ꯁꯤꯗ ꯂꯤꯛꯑꯒ ꯌꯦꯡꯕ ꯈꯣꯠꯄ ꯑꯗꯨꯒꯤ ꯈꯨꯗꯣꯡ ꯆꯥꯕꯁꯨ ꯂꯩꯌꯦꯕ ꯌꯣꯁꯕꯤ ꯀꯩꯀꯥꯗꯤ ꯌꯥꯎꯔꯔꯣꯏꯗꯔꯥ ꯃꯣꯏꯒꯨꯝꯕ ꯑꯣ ꯂꯣꯏꯅꯃꯛ ꯁꯨꯅꯦꯕ ꯑꯣ ꯌꯥꯅꯤ ꯌꯥꯅꯤ ꯂꯩꯅꯤ

ꯌꯥꯏ ꯌꯥꯏ ꯑꯣ ꯌꯥꯅꯤ ꯌꯥꯅꯤ ꯏꯁꯇꯣꯔꯒꯤ ꯂꯣꯀꯦꯁꯟꯁꯦ ꯑꯩꯈꯣꯏꯒꯤ ꯀꯥꯡꯄꯣꯛꯄꯤꯒꯤ ꯀꯩꯅꯣ ꯆꯪꯉꯛꯄꯒꯤ ꯇꯣꯜ ꯇꯦꯛꯁ ꯀꯩꯀꯥ ꯂꯩꯕ ꯃꯐꯝ ꯑꯃ ꯂꯩꯕꯅꯦꯕꯀꯣ ꯑꯗꯨꯗꯒꯤ ꯈꯤꯇꯪ ꯂꯥꯟꯁꯤꯜꯂꯛꯑꯒ ꯕꯖꯥꯔ ꯕꯖꯥꯔ ꯌꯧꯁꯤꯜꯂꯛꯑꯀꯥꯟꯗ ꯑꯩꯈꯣꯏ ꯗꯨꯀꯥꯟ ꯑꯥꯏ ꯑꯥꯏ ꯇꯤꯑꯅ ꯆꯥꯎꯅ ꯊꯥꯕ ꯑꯃ ꯂꯩꯕꯅꯦꯕ ꯑꯥ ꯑꯗꯨꯗ ꯑꯣꯏꯗꯣꯏꯕ

ꯗꯤꯁꯀꯥꯎꯟꯒꯤꯗꯤ ꯗꯤꯁꯀꯥꯎꯟ ꯊꯥꯔꯇꯤ ꯄꯥꯔꯁꯦꯟꯗꯨꯃ ꯂꯩꯖꯒ꯭ꯔꯦ ꯑꯗꯨꯒꯤ ꯃꯊꯛꯇ ꯑꯃꯨꯛ ꯄꯩꯁꯥ ꯈꯔ ꯇꯥꯊꯣꯛ ꯇꯥꯁꯤꯟ ꯇꯧꯔꯤꯗꯣ ꯆꯧꯔꯥꯛꯅ ꯄꯥꯕꯗ ꯐꯤꯐꯇꯤ ꯁꯤꯛꯁꯇꯤ ꯁꯨꯃꯥꯏꯅ ꯗꯤꯁꯀꯥꯎꯟ ꯄꯤꯕꯒꯤ ꯆꯥꯟꯁ ꯌꯥꯝ ꯋꯥꯡꯉꯦꯕꯀꯣ ꯉꯁꯥꯋꯥꯏ ꯂꯥꯛꯑꯒ ꯑꯗꯒꯤ ꯂꯥꯛꯄ ꯃꯇꯝꯗ ꯑꯩꯈꯣꯏꯒꯤ ꯍꯧꯖꯤꯛꯀꯤ ꯏꯝꯄꯣꯔꯠꯀꯤ ꯁꯥꯏꯖꯁꯦ ꯑꯗꯒꯤ ꯒ꯭ꯂꯥꯁꯀꯤ ꯁꯥꯏꯖ ꯑꯄꯥꯝꯕ ꯁꯤꯝꯄꯜꯁꯦ ꯂꯩꯔꯝꯕ ꯌꯥꯏꯕꯀꯣ ꯑꯗꯣ ꯑꯩꯈꯣꯏ ꯗꯨꯀꯥꯟꯗ ꯂꯥꯛꯑꯒ ꯌꯦꯡꯉꯒ ꯌꯥꯎꯏ ꯌꯥꯎꯗꯦꯗꯣ ꯌꯦꯡꯁꯤ ꯌꯥꯎꯗ꯭ꯔꯒꯁꯨ ꯑꯩꯈꯣꯏ ꯆꯦꯟꯈꯤꯕꯒꯤ ꯈꯨꯗꯣꯡꯆꯥꯕꯁꯨ ꯂꯩꯌꯦꯕꯀꯣ ꯑꯗꯨ ꯃꯊꯛꯇ ꯑꯩꯈꯣꯏ ꯗꯦꯂꯤꯕꯔꯤ ꯆꯥꯔꯖꯁꯨ ꯗꯦꯂꯤꯕꯔꯤ ꯁꯔꯚꯤꯁꯁꯤꯃꯨꯛ ꯌꯥꯝ ꯂꯩꯖꯕ ꯍꯥꯏꯇꯥꯔꯦꯅꯦ ꯑꯗꯣ ꯑꯄꯥꯝꯕꯗꯣ ꯑꯩꯈꯣꯏ ꯀꯩꯅꯣ ꯍꯣꯏꯅ ꯕ꯭ꯔꯗꯔ ꯍꯣꯏꯅ ꯂꯥꯛꯄꯤꯔ ꯈꯣꯠꯂꯒ ꯈꯟꯕꯤꯕ ꯌꯥꯔꯅꯤ

ꯑꯧ ꯑꯗꯨꯃꯥꯏꯅ ꯍꯥꯏꯐꯦꯠ ꯂꯩꯌꯦ ꯂꯩꯕꯗꯤ ꯑꯩꯈꯣꯏ ꯋꯥꯟ ꯀꯤꯂꯣꯃꯤꯇꯔ ꯑꯁꯥꯡꯕ ꯆꯠꯄꯁꯤꯗꯤ ꯑꯩꯈꯣꯏ ꯀꯩꯁꯨ ꯌꯥꯝꯗꯦꯕ ꯂꯨꯄꯥ ꯆꯥꯝ ꯌꯥꯡꯈꯩ ꯆꯅꯤꯁꯤꯅ ꯑꯗꯨꯝ ꯌꯥꯏ ꯑꯗꯒꯤ ꯂꯦꯚꯔꯒꯤ ꯆꯥꯔꯖꯇ ꯍꯥꯏꯔꯒꯅ ꯃꯣꯏ ꯃꯤ ꯑꯍꯨꯝ ꯂꯥꯛꯑꯦꯅ ꯈꯜꯂꯣ ꯂꯨꯄꯥ ꯋꯥꯟ ꯐꯤꯐꯇꯤ ꯑꯣꯏꯗꯣꯏꯅꯦꯕ ꯑꯗꯒꯤ ꯃꯤ ꯑꯅꯤ ꯂꯥꯛꯑꯒꯅ ꯋꯥꯟ ꯍꯟꯗ꯭ꯔꯦꯗꯇꯪ ꯑꯣꯏꯔꯒ ꯑꯄꯨꯟꯕꯗꯣ ꯂꯨꯄꯥ ꯆꯅꯤ ꯌꯥꯡꯈꯩ ꯁꯨꯃꯥꯏꯅ ꯆꯍꯨꯝ ꯁꯨꯃꯥꯏꯅ ꯁꯤꯗꯩꯗꯤ ꯍꯦꯟꯗꯤ ꯍꯦꯟꯗ꯭ꯔꯦ ꯑꯩꯈꯣꯏ ꯂꯧꯔꯤꯁꯦ ꯍꯣꯏ ꯍꯣꯏ ꯌꯥꯏ ꯍꯣꯏ ꯍꯣꯏ